ꯑꯩꯅ ꯑꯩꯈꯣꯏ ꯏꯃꯥꯟꯅꯕ ꯃꯌꯥꯝ ꯆꯥꯛ ꯆꯥꯅꯕꯒꯤ ꯆꯥꯛ ꯊꯣꯡꯕ ꯑꯃꯗꯤ ꯑꯦꯟꯖꯥꯡ ꯊꯣꯡꯕ ꯃꯇꯝꯗ ꯃꯇꯝꯗꯨꯗ ꯑꯩꯅ ꯏꯃꯥꯟꯅꯕꯗꯨꯅ ꯊꯨꯝ ꯊꯥꯛꯑꯝꯗ꯭ꯔꯤ ꯃꯥꯜꯂꯦ ꯈꯟꯗꯅ ꯑꯩꯅ ꯍꯜꯂꯒ ꯑꯃꯨꯛ ꯂꯣꯏꯔꯝꯗꯥꯏꯗ ꯊꯨꯝ ꯊꯥꯛꯎꯗꯅ ꯃꯗꯨ ꯆꯥꯕ ꯌꯥꯗꯦ ꯃꯇꯥꯡꯗꯨꯗ ꯑꯩ ꯑꯗꯨꯛꯀꯤ ꯃꯇꯤꯛ ꯅꯨꯡꯉꯥꯏꯇꯦ ꯑꯩꯅ ꯃꯇꯝ ꯊꯦꯡꯅ ꯂꯥꯛꯑꯒ ꯊꯨꯝ ꯍꯥꯞꯆꯤꯜꯂꯨꯕꯗꯨꯅ ꯍꯪꯍꯧꯗꯗꯅ ꯑꯦꯟꯖꯥꯡ ꯑꯗꯨ ꯆꯥꯕ ꯌꯥꯗꯕꯗꯨꯅ ꯑꯩ ꯌꯥꯝ ꯅꯨꯡꯉꯥꯏꯈꯤꯗꯦ